ꯃꯃꯥꯡ ꯊꯥ ꯁꯦꯞꯇꯦꯝꯕꯔꯗ ꯑꯩ ꯁꯦꯝꯁꯪ ꯒꯦꯂꯦꯛꯁꯤ ꯑꯦ ꯐꯣꯔꯇꯤꯟ ꯑꯃ ꯂꯩꯕꯅꯦ ꯑꯁꯤ ꯐꯣꯟꯁꯦ ꯗꯤꯁꯄ꯭ꯂꯦꯖꯨ ꯌꯥꯝ ꯐꯖꯩ ꯀꯦꯃꯦꯔꯥꯖꯨ ꯌꯥꯝ ꯁꯦꯡꯏ ꯑꯗꯨꯒ ꯃꯥꯏꯒꯤ ꯁꯣ ꯁꯣꯐꯋꯦꯔ ꯑꯞꯗꯦꯠꯁꯨ ꯌꯥꯝ ꯇꯣꯏꯅ ꯂꯥꯛꯑꯦ ꯃꯌꯥꯝ ꯐꯣꯟ ꯂꯩꯅꯤꯡꯕ ꯂꯩꯔꯒꯗꯤ ꯁꯦꯝꯁꯪ ꯑꯦ ꯐꯣꯔꯇꯤꯟ ꯂꯩꯕꯤꯑꯣ